ꯍꯧꯖꯤꯛꯀꯤ ꯑꯉꯥꯡꯁꯤꯡꯅ ꯐꯣꯟ ꯑꯁꯤ ꯌꯥꯝꯅ ꯄꯥꯝꯅ ꯄꯥꯏꯅꯩ ꯑꯃꯁꯨꯡ ꯐꯣꯟꯕꯨ ꯌꯦꯡꯅꯤꯡꯕꯅ ꯃꯈꯣꯏꯗ ꯌꯥꯝꯅ ꯈꯧꯔꯥꯡꯉꯤ ꯑꯃꯁꯨꯡ ꯐꯣꯟ ꯑꯁꯤ ꯌꯦꯡꯍꯟꯗꯅꯕꯒꯤꯗꯃꯛ ꯃꯃꯥ ꯃꯄꯥ ꯑꯣꯏꯕꯁꯤꯡꯅ ꯃꯈꯣꯏꯗ ꯋꯥꯐꯝ ꯊꯝꯒꯗꯕꯅꯤ ꯑꯃꯁꯨꯡ ꯃꯄꯥꯟꯗ ꯐꯨꯠꯕꯣꯜ ꯂꯩꯔꯤꯕ ꯑꯇꯩ ꯑꯇꯩ ꯒ꯭ꯔꯥꯎꯟꯗ ꯁꯥꯟꯅꯕ ꯐꯤꯜꯗ ꯁꯥꯟꯅꯕ ꯃꯁꯥꯟꯅꯁꯤꯡ ꯑꯁꯤ ꯁꯥꯟꯅꯅꯕꯒꯤꯗꯃꯛ ꯃꯈꯣꯏꯗ ꯑꯦꯋꯥꯔꯅꯦꯁ ꯀꯌꯥ ꯃꯈꯣꯏꯗ ꯃꯁꯤꯒꯤ ꯀꯥꯅꯕ ꯀꯌꯥ ꯕꯣꯜ ꯁꯥꯟꯅꯕꯗ ꯀꯥꯅꯕ ꯑꯩꯈꯣꯏꯒꯤ ꯍꯛꯆꯥꯡꯗꯣ ꯅꯨꯡꯉꯥꯏꯍꯟꯕ ꯂꯝꯖꯦꯜ ꯆꯦꯟꯕꯅ ꯑꯩꯈꯣꯏꯒꯤ ꯍꯛꯆꯥꯡ ꯅꯨꯡꯉꯥꯏꯍꯟꯕ ꯑꯁꯨꯝꯕ ꯀꯌꯥ ꯑꯁꯤ ꯃꯈꯣꯏꯗ ꯂꯤꯔꯒ ꯃꯈꯣꯏꯗ ꯈꯪꯍꯟꯒꯗꯕꯅꯤ ꯑꯃꯁꯨꯡ ꯐꯣꯟ ꯑꯉꯥꯡꯅ ꯐꯣꯟ ꯄꯥꯏꯕꯅ ꯃꯈꯣꯏꯗ ꯁꯣꯛꯂꯛꯄ ꯃꯃꯤꯠ ꯁꯣꯛꯂꯛꯄ ꯑꯃꯁꯨꯡ ꯍꯛꯆꯥꯡꯗ ꯕ꯭ꯔꯦꯟꯗ ꯁꯣꯛꯂꯛꯄꯁꯤꯡ ꯑꯗꯨ ꯃꯈꯣꯏꯗ ꯂꯤꯔꯒ ꯐꯣꯟ ꯄꯥꯏꯕꯒꯤ ꯑꯉꯥꯡ ꯑꯃꯥꯡꯕꯁꯤꯡ ꯑꯗꯨ ꯃꯈꯣꯏꯗ ꯇꯥꯍꯜꯂ ꯃꯇꯨꯡꯗ ꯐꯣꯟꯁꯤ ꯄꯥꯏꯅꯤꯡꯗꯅꯕꯒꯤꯗꯃꯛꯇ ꯃꯈꯣꯏꯗ ꯋꯥꯔꯤ ꯀꯌꯥ ꯑꯃ ꯐꯣꯟꯒꯤ ꯃꯔꯝꯗ ꯂꯤꯕꯤꯒꯗꯕꯅꯤ ꯑꯃꯁꯨꯡ ꯒ꯭ꯔꯥꯎꯟꯗ ꯁꯥꯟꯅꯔꯤꯕ ꯐꯨꯠꯕꯣꯜ ꯑꯇꯩ ꯑꯇꯩ ꯃꯁꯥꯟꯅ ꯃꯌꯥꯝ ꯑꯃ ꯂꯩꯔꯤꯕꯁꯤꯡ ꯑꯁꯤꯒꯤ ꯀꯥꯅꯕꯁꯤꯡ ꯑꯗꯨ ꯃꯈꯣꯏꯗ ꯂꯤꯔꯒ ꯑꯗꯨꯕꯨ ꯀꯥ ꯍꯦꯟꯅ ꯄꯥꯝꯅꯕꯒꯤꯗꯃꯛꯇ ꯃꯃꯥ ꯃꯄꯥ ꯑꯣꯏꯕꯁꯤꯡꯅ ꯑꯃꯁꯨꯡ ꯀꯩꯔꯣꯏ ꯂꯩꯀꯥꯏꯒꯤ ꯑꯍꯜ ꯂꯃꯟꯁꯤꯡꯅ ꯑꯉꯥꯡꯁꯤꯡꯗ ꯄꯧꯇꯥꯛ ꯄꯤꯕꯤꯒꯗꯕꯅꯤ